ꯑꯩꯈꯣꯏꯒꯤ ꯃꯣꯔꯦꯗꯗꯤ ꯕꯤꯖꯤꯅꯦꯁꯀꯤ ꯕꯤꯖꯤꯅꯦꯁ ꯍꯥꯏꯕꯁꯦ ꯏꯝꯐꯥꯜꯗꯒꯤ ꯂꯥꯛꯑꯒ ꯃꯣꯔꯦꯗ ꯒꯂꯥꯃꯥꯟꯁꯤꯡ ꯉꯥ ꯀꯧꯇꯥ ꯒꯣꯖꯤꯜꯂꯥ ꯀꯦꯟꯗꯜ ꯍꯩ ꯃꯍꯤ ꯁꯤꯡ ꯄꯨꯂꯞ ꯉꯥ ꯀꯧꯇꯥ ꯑꯃꯗ ꯂꯤꯁꯤꯡ ꯑꯅꯤ ꯄꯤꯔꯒ ꯑꯩꯈꯣꯏꯅ ꯂꯧꯏ ꯏꯝꯐꯥꯜꯗ ꯊꯥꯕ ꯃꯇꯝꯗꯅ ꯂꯤꯁꯤꯡ ꯑꯅꯤ ꯄꯤꯕ ꯄꯣꯠꯇꯣ ꯑꯩꯈꯣꯏꯅ ꯆꯅꯤ ꯍꯥꯞꯀꯠꯂꯒ ꯆꯅꯤ ꯍꯥꯏꯔꯒ ꯂꯤꯁꯤꯡ ꯑꯅꯤꯒ ꯆꯅꯤꯗ ꯑꯗꯨꯃꯥꯏꯅ ꯊꯥꯏ ꯏꯝꯐꯥꯜꯗ ꯂꯤꯁꯤꯡ ꯑꯅꯤꯒ ꯆꯅꯤꯗ ꯊꯥꯏ ꯃꯣꯔꯦꯗꯅ ꯂꯤꯁꯤꯡ ꯑꯅꯤꯗ ꯂꯧꯏ ꯒꯣꯖꯤꯂꯥꯁꯤꯅ ꯑꯁꯨꯛ ꯕꯔꯃꯥꯗꯒꯤ ꯂꯤꯁꯤꯡ ꯑꯍꯨꯝꯗ ꯂꯧꯔꯒ ꯑꯩꯈꯣꯏꯅ ꯏꯝꯐꯥꯜ ꯌꯧꯕꯀꯥꯟꯗ ꯂꯤꯁꯤꯡ ꯑꯅꯤꯒ ꯆꯥꯝꯃꯉꯥꯗ ꯑꯗꯨꯃꯥꯏꯅ ꯊꯥꯕꯅꯤ ꯆꯝꯄꯜ ꯂꯧꯏ ꯕꯣꯛꯁ ꯆꯍꯨꯝ ꯆꯥꯝꯔꯤ ꯂꯧꯏ ꯏꯝꯐꯥꯜ ꯌꯧꯕ ꯃꯇꯝꯗ ꯑꯁꯨꯛ ꯁꯥꯏ ꯕꯣꯛꯁ ꯑꯃꯗ ꯆꯅꯤꯄꯥꯟ ꯆꯅꯤꯄꯥꯟꯒꯤ ꯍꯤꯡꯁꯥꯞꯇ ꯁꯥꯏ ꯑꯩꯈꯣꯏꯅ ꯕꯔꯃꯥꯗꯩ ꯂꯧꯕ ꯃꯇꯝꯗ ꯆꯥꯇ꯭ꯔꯦꯠꯀꯤ ꯍꯤꯡꯁꯥꯞꯇ ꯂꯧꯏ ꯏꯝꯐꯥꯜ ꯌꯧꯕꯗꯅ ꯆꯅꯤꯄꯥꯟꯗ ꯊꯥꯏ ꯍꯣꯜꯁꯦꯜꯒꯤ ꯃꯃꯜꯗ ꯍꯧꯖꯤꯛꯇꯤ ꯕꯟꯒ ꯑꯣꯏꯕꯅꯤꯅ ꯄꯣꯠ ꯃꯃꯜꯁꯨ ꯌꯥꯝꯅ ꯇꯥꯡꯉꯦ ꯂꯧꯕꯁꯨ ꯌꯥꯝꯅ ꯉꯝꯗ꯭ꯔꯦ ꯏꯝꯐꯥꯜꯗ ꯊꯥꯕꯁꯨ ꯌꯥꯝꯅ ꯆꯠꯇ꯭ꯔꯦ ꯄꯣꯠꯁꯨ ꯑꯥ ꯃꯟꯗꯂꯦꯔꯣꯝꯗꯒꯤ ꯄꯣꯠꯁꯨ ꯂꯥꯛꯇ꯭ꯔꯕꯅꯤꯅ ꯄꯣꯠ ꯌꯥꯝꯅ ꯂꯝꯐꯥꯜꯂꯣꯡꯗꯁꯨ ꯌꯧꯔꯛꯇ꯭ꯔꯦ ꯄꯣꯠ ꯄꯣꯠ ꯌꯧꯔꯛꯄ ꯑꯣꯏꯕ ꯇꯥꯔꯒꯗꯤ ꯏꯝꯐꯥꯜꯗ ꯊꯥꯕ ꯃꯇꯝꯗ ꯄꯣꯠ ꯃꯔꯝ ꯆꯥꯅ ꯆꯠꯀꯅꯤ ꯍꯥꯟꯅ ꯆꯠꯄꯗꯨꯗꯒꯤ ꯍꯦꯟꯅ ꯆꯠꯀꯅꯤ ꯍꯧꯖꯤꯛ ꯆꯠꯂꯤꯁꯤꯗꯤ ꯈꯔ ꯈꯔ ꯈꯖꯤꯛ ꯈꯖꯤꯛ ꯈꯖꯤꯛ ꯂꯧ ꯂꯧꯔꯒ ꯃꯍꯥꯛꯀꯤ ꯃꯁꯥꯒꯤ ꯌꯨꯝꯗ ꯊꯝꯃ ꯊꯝꯃꯒ ꯒꯥꯔꯤꯗ ꯂꯣꯠ ꯇꯧꯔ ꯇꯧꯔꯒ ꯄꯣꯠ ꯊꯥꯕꯅꯤ ꯂꯣꯠ ꯇꯧꯕ ꯍꯥꯏꯕꯁꯤꯁꯨ ꯃꯤ ꯅꯦꯛꯏ ꯆꯪꯉꯤ ꯄꯩꯁꯥ ꯂꯣꯠ ꯇꯧꯕꯁꯤꯁꯨ ꯄꯩꯁꯥ ꯃꯤꯉꯣꯟꯗ ꯅꯦꯛꯊꯣꯛꯑꯒ ꯄꯩꯁꯥ ꯄꯤꯔꯒ ꯂꯣꯠ ꯇꯧꯍꯜꯂꯤ ꯑꯗꯨꯃꯥꯏꯅ ꯇꯧꯔ ꯇꯧꯔꯒ ꯀꯥꯟꯅꯒꯗ꯭ꯔꯅ ꯈꯜꯂ ꯈꯜꯂꯒ ꯕꯔꯃꯥꯗꯒꯤ ꯑꯁꯨꯛ ꯑꯁꯨꯛ ꯆꯪꯅ ꯃꯃꯟ ꯆꯥꯎꯅ ꯆꯥꯎꯅ ꯂꯧꯔꯒ ꯏꯝꯐꯥꯜꯗ ꯊꯥꯕꯅꯤ ꯏꯝꯐꯥꯜꯗꯁꯨ ꯄꯣꯠ ꯁꯨ ꯍꯥꯟꯅꯗꯒꯤ ꯍꯦꯟꯅ ꯀꯥ ꯍꯦꯟꯅ ꯐꯪꯗꯕꯅꯤꯅ ꯃꯔꯝ ꯆꯥꯅ ꯃꯈꯣꯏꯅ ꯑꯣꯔꯗꯔ ꯇꯧꯋꯤ ꯑꯣꯔꯗꯔ ꯇꯧꯕꯗꯣ ꯑꯩꯈꯣꯏꯁꯨ ꯕꯥꯔꯃꯤꯁꯇ ꯃꯅꯨꯡꯗ ꯆꯪꯉꯒ ꯄꯣꯠ ꯊꯤ ꯃꯈꯣꯏꯒꯤ ꯐꯪꯗꯕ ꯌꯥꯗꯦ ꯍꯥꯏꯕꯗꯒꯤ ꯈꯜꯂꯒ ꯑꯩꯈꯣꯏꯅ ꯆꯪꯉ ꯆꯪꯉꯒ ꯋꯥꯔꯤ ꯁꯥꯟꯅꯔꯒ ꯊꯥꯗꯕ ꯌꯥꯗꯦ ꯍꯥꯏꯔꯒ ꯄꯣꯠꯇꯣ ꯑꯁꯨꯛ ꯂꯧꯏ ꯉꯥ ꯀꯧꯇꯥꯗꯨꯅ ꯑꯁꯨꯛ ꯆꯪꯅ ꯂꯝ ꯁꯥꯡꯅ ꯂꯥꯛꯏ ꯃꯟꯗꯂꯦꯗꯣ ꯃꯟꯗꯂꯦꯗꯒꯤꯅ ꯂꯝꯐꯥꯂꯣꯡ ꯌꯧꯕ ꯃꯇꯝꯗ ꯀꯤꯂꯣꯃꯤꯇꯔ ꯆꯍꯨꯝꯃꯨꯛꯀꯤ ꯍꯤꯡꯁꯥꯞ ꯆꯪꯉꯤ ꯑꯗꯨꯗꯒꯤ ꯄꯨꯔꯛꯑꯒ ꯉꯥꯏꯔꯒ ꯏꯝꯐꯥꯜꯗ ꯑꯩꯈꯣꯏꯅ ꯑꯃꯨꯛ ꯊꯥꯕꯅꯤ ꯏꯝꯐꯥꯜꯗꯩ ꯑꯃꯨꯛ ꯈꯨꯊꯥꯡ ꯈꯨꯊꯥꯡ ꯊꯥꯔ ꯊꯥꯔꯒ ꯑꯗꯨꯃꯥꯏꯅ ꯇꯧꯔꯒ ꯌꯣꯜꯂꯒ ꯈꯣꯠꯂꯒ ꯃꯈꯣꯏꯅ ꯄꯩꯁꯥ ꯊꯥꯊꯔꯦ ꯑꯩꯈꯣꯏꯅ ꯑꯃꯨꯛꯀ ꯑꯃꯨꯛ ꯕꯔꯃꯥꯗ ꯑꯃꯨꯛ ꯄꯤꯔꯦ ꯕꯔꯃꯥꯅ ꯑꯃꯨꯛꯀ ꯑꯥꯗ ꯑꯃꯨꯛ ꯄꯤꯔꯦ ꯑꯗꯨꯃꯥꯏꯅ ꯋꯥꯔꯤ ꯁꯥꯟꯅꯔꯒ ꯄꯩꯁꯥ ꯈꯔ ꯈꯔ ꯇꯣꯡꯉ ꯇꯣꯡꯉꯒ ꯆꯥꯕꯅꯤ ꯃꯣꯔꯦꯗꯗꯤ ꯍꯥꯟꯅꯒꯨꯝꯅ ꯏꯀꯣꯝ ꯀꯣꯝꯅ ꯅꯨꯡꯉꯥꯏꯅ ꯆꯥꯕꯗꯨꯗꯤ ꯑꯣꯏꯗ꯭ꯔꯦ ꯍꯧꯖꯤꯛ ꯑꯣꯏꯔꯤ ꯐꯤꯕꯝ ꯁꯤꯗꯤ ꯁꯨꯐꯝ ꯇꯥꯟꯐꯝ ꯂꯩꯇꯦ ꯑꯗꯨꯃꯥꯏꯅ ꯈꯔ ꯈꯖꯤꯛ ꯂꯧꯔ ꯂꯧꯔ ꯕꯣꯛꯁ ꯑꯃꯅꯤ ꯑꯃꯅꯤ ꯕꯣꯛꯁ ꯇꯔꯥ ꯀꯨꯟ ꯀꯨꯟ ꯀꯨꯟꯊ꯭ꯔꯥ ꯂꯧꯔ ꯂꯧꯔꯒ ꯃꯃꯟꯗꯣ ꯑꯁꯨꯛ ꯁꯥꯔ ꯁꯥꯔꯒ ꯄꯤꯔ ꯄꯤꯔꯒ ꯑꯩꯈꯣꯏꯗꯤ ꯑꯗꯨꯃꯥꯏꯅ ꯇꯥꯜꯂꯒ ꯆꯥꯕꯅꯤ ꯌꯥꯝꯅ ꯆꯥꯕꯁꯨ ꯅꯠꯇꯦ ꯈꯔ ꯈꯖꯤꯛ ꯆꯥꯕꯗꯨꯅ ꯑꯗꯨꯃꯥꯏꯅ ꯆꯥꯔꯒ ꯈꯔ ꯈꯖꯤꯛ ꯂꯣꯏꯁꯤꯟꯕꯅꯤ ꯑꯩꯈꯣꯏꯒꯤꯗꯤ